ꯀꯩꯅꯣ ꯑꯩꯁꯦ ꯀꯣꯜ ꯀꯩꯅꯣ ꯆꯐꯨ ꯑꯃꯠꯇ ꯂꯧꯖꯒꯦ ꯇꯧꯕꯅꯤ ꯑ ꯑꯗꯣꯝꯒꯤꯗ ꯂꯩꯕꯤꯔꯤꯕ ꯑꯩꯈꯣꯏꯒꯤ ꯆꯐꯨꯁꯦ ꯃꯃꯜꯁꯦ ꯀꯌꯥꯝ ꯀꯃꯥꯏ ꯇꯧꯕꯅꯣ

ꯑꯗꯣꯝꯒꯤꯗ ꯑ ꯃꯃꯜꯗꯣ ꯍꯥꯏꯕꯤꯔꯛꯑꯣ ꯀꯌꯥꯝ ꯂꯩꯒꯦꯕ ꯎꯝ ꯑꯗꯨꯗꯤ ꯑꯩ ꯑꯃ ꯍꯧꯖꯤꯛꯇꯤ ꯂꯧꯖꯔꯒꯦ ꯑꯗꯨꯒ ꯀꯩꯅꯣ ꯇꯧꯔꯒꯦ ꯑꯇꯩꯅ ꯀꯣꯟꯅ ꯂꯧꯖꯒꯦ ꯑꯗꯣ ꯑꯇꯣꯞ ꯑꯇꯣꯞꯄ ꯃꯈꯜ ꯀꯩ ꯀꯩ ꯂꯩꯒꯦ ꯑꯣ ꯌꯦꯟꯖꯥꯡ ꯍꯥꯞꯅꯤꯡꯉꯥꯏꯗꯣ ꯑꯩꯈꯣꯏ ꯁꯦꯠꯇ ꯁꯦꯠ ꯑꯃ ꯂꯧꯔꯒꯗꯤ ꯑꯣꯐꯔꯒꯨꯝꯕ ꯀꯩꯒꯨꯝꯕ ꯂꯩꯒꯗ꯭ꯔꯥ ꯑꯣ ꯑꯗꯨ ꯑꯗꯨ ꯂꯩꯔꯦ ꯑꯗꯨꯒ ꯑꯇꯣꯞꯄ ꯑꯩꯈꯣꯏꯒꯤ ꯏꯁꯤꯡꯒꯨꯝꯕ ꯀꯩꯒꯨꯝꯕ ꯍꯥꯞꯅꯕꯒꯤ ꯄꯦꯂꯥ ꯑꯣꯏꯕ ꯌꯥꯕ ꯑꯩꯈꯣꯏꯒꯤ ꯆꯥꯐꯨꯗꯧꯅ ꯇꯧꯗꯕ ꯑꯩꯈꯣꯏꯒꯤ ꯑꯗꯨꯝꯕꯗꯤ ꯂꯩꯒꯗ꯭ꯔꯥ ꯑꯣ ꯅꯨꯡꯉꯥꯏꯖꯔꯦ ꯑꯗꯣ ꯑꯩꯈꯣꯏ ꯂꯥꯛꯄ ꯃꯇꯝꯗꯁꯨ ꯍꯧꯖꯤꯛ ꯁꯥꯔꯅ ꯑꯣꯐꯔ ꯇꯧꯕꯤꯒꯅꯤ ꯍꯥꯏꯕꯗꯣ ꯑꯗꯨꯗꯒꯤ ꯍꯦꯟꯅ ꯈꯤꯇꯪ ꯌꯥꯝꯅ ꯑꯣꯐꯔ ꯇꯧꯕꯤꯅꯕ ꯋꯥꯈꯜꯗꯁꯨ ꯊꯝꯕꯤꯌꯨ ꯑꯩꯈꯣꯏꯁꯨ ꯂꯧꯕ ꯂꯥꯛꯆꯒꯦ ꯑꯗꯨꯒ ꯑꯩꯈꯣꯏꯒꯤ ꯑꯇꯣꯞ ꯑꯇꯣꯞꯄ ꯄꯣꯠꯂꯝ ꯑꯈꯣꯏ ꯂꯥꯛ ꯂꯧꯕ ꯂꯥꯛꯄꯀꯥꯟꯗ ꯑꯄꯥꯝꯕ ꯌꯥꯎꯔꯒꯁꯨ ꯑꯩꯈꯣꯏ ꯁꯥꯔꯒꯤꯗꯒꯤ ꯑꯗꯨꯨꯝ ꯂꯧꯖꯒꯦꯕ